ꯃꯅꯤꯄꯨꯔꯤ ꯂꯣꯟ ꯑꯁꯤ ꯉꯥꯛꯇꯨꯅ ꯊꯝꯅꯕ ꯑꯃꯁꯨꯡ ꯌꯣꯛꯈꯠꯅꯕ ꯍꯣꯠꯅꯔꯤꯕ ꯈꯔꯁꯤꯡ ꯑꯁꯤꯗꯤ ꯃꯤꯡ ꯑꯣꯏꯅ ꯄꯜꯂꯕꯗ ꯑꯩꯈꯣꯏꯒꯤ ꯁ꯭ꯀꯨꯜ ꯁ꯭ꯀꯨꯜꯗ ꯑꯗꯒꯤ ꯌꯥꯝ ꯊꯤꯅ ꯄ꯭ꯔꯤ ꯅꯔꯁꯔꯤꯒꯤ ꯂꯦꯕꯦꯜꯗꯒꯤ ꯃꯅꯤꯄꯨꯔꯤ ꯂꯦꯡꯒꯣꯏꯁꯀꯤ ꯏꯁꯀ꯭ꯔꯤꯞ ꯑꯃꯁꯨꯡ ꯂꯦꯡꯒ꯭ꯋꯦꯖ ꯑꯁꯤꯒꯤ ꯃꯇꯥꯡꯗ ꯁꯕꯖꯦꯛ ꯑꯣꯏꯅ ꯑꯗꯨꯝ ꯇꯝꯕ ꯍꯧꯔꯦ ꯄ꯭ꯔꯤ ꯄ꯭ꯔꯥꯏꯃꯥꯔꯤꯒꯤ ꯂꯦꯕꯦꯜꯗ ꯑꯩꯈꯣꯏꯅ ꯏꯁꯀ꯭ꯔꯤꯞ ꯑꯁꯤ ꯇꯝꯕ ꯍꯧꯔꯛꯇꯨꯅ ꯑꯗꯨꯝ ꯑꯋꯥꯡꯕ ꯊꯥꯛꯀꯤ ꯃꯍꯩ ꯍꯥꯏꯕꯗꯤ ꯄꯤ ꯑꯩꯆ ꯗꯤꯅꯆꯤꯡꯕ ꯁꯤꯐꯥꯎꯗ ꯑꯩꯈꯣꯏꯅ ꯔꯤꯁꯥꯔꯆ ꯇꯧꯗꯨꯅ ꯁꯤꯒꯤ ꯂꯣꯟ ꯑꯁꯤꯗ ꯍꯦꯟꯅ ꯆꯥꯎꯈꯠꯅꯕ ꯍꯣꯠꯅꯔꯤ ꯑꯗꯨꯒ ꯏꯀꯨꯏ ꯀꯨꯏꯗꯅꯁꯨ ꯑꯩꯈꯣꯏꯒꯤ ꯏꯟꯗꯤꯌꯥꯟ ꯒꯣꯕꯔꯃꯦꯟꯀꯤ ꯃꯈꯥꯗ ꯃꯅꯤꯄꯨꯔꯒꯤ ꯂꯦꯡꯒ꯭ꯋꯦꯖ ꯑꯁꯤ ꯁꯤꯛꯁ ꯁꯦꯗꯨꯜꯒꯤ ꯃꯈꯥꯗ ꯃꯅꯤꯄꯨꯔ ꯂꯦꯡꯒ꯭ꯋꯦꯖꯁꯦ ꯆꯟꯈ꯭ꯔꯦ ꯃꯁꯤꯁꯨ ꯃꯅꯤꯄꯨꯔ ꯂꯦꯡꯒ꯭ꯋꯦꯖꯁꯦ ꯆꯥꯎꯈꯠꯄꯒꯤ ꯆꯥꯎꯈꯠꯅꯕ ꯍꯣꯠꯅꯕꯒꯤ ꯑꯆꯧꯕ ꯊꯧꯗꯥꯡ ꯑꯃꯅꯤ ꯍꯥꯏꯅ ꯂꯧꯏ ꯑꯗꯨꯒ ꯑꯩꯈꯣꯏꯅ ꯂꯩꯔꯤꯕ ꯑꯐꯥꯎ ꯑꯐꯥꯎꯕ ꯂꯥꯏꯔꯤꯛꯁꯤꯡ ꯃꯅꯤꯄꯨꯔꯒꯤ ꯂꯦꯡꯒ꯭ꯋꯦꯖꯇ ꯑꯣꯟꯊꯣꯛꯄ ꯑꯁꯤꯅꯆꯤꯡꯕꯁꯨ ꯃꯅꯤꯄꯨꯔꯒꯤ ꯂꯣꯟ ꯑꯁꯤꯕꯨ ꯀꯪꯈꯠꯅꯕ ꯍꯣꯠꯅꯕ ꯊꯧꯗꯥꯡ ꯀꯌꯥ ꯑꯃꯒꯤ ꯁꯔꯨꯛ ꯑꯃꯅꯤ ꯃꯈꯥ ꯇꯥꯔꯛꯄꯗ ꯍꯣꯠꯅꯔꯤꯕꯁꯤꯡ ꯑꯁꯤꯗ ꯃꯤꯌꯥꯝꯅ ꯀꯔꯝꯅ ꯁꯔꯨꯛ ꯌꯥꯒꯅꯤ ꯍꯥꯏꯕ ꯇꯥꯔꯒꯗꯤ ꯃꯤꯌꯥꯝꯅ ꯌꯥꯔꯤꯕꯃꯈꯩ ꯑꯩꯈꯣꯏꯒꯤ ꯑꯁꯦꯡꯕ ꯃꯅꯤꯄꯨꯔꯤ ꯂꯣꯟ ꯗꯨꯕꯨ ꯉꯥꯛꯆꯅꯕ ꯖꯒꯥ ꯖꯒꯥꯁꯤꯡ ꯑꯗꯨꯝ ꯇꯧꯁꯨ ꯇꯧꯅꯔꯤ ꯑꯩꯈꯣꯏꯒꯤ ꯍꯣꯇꯦꯜꯅꯆꯤꯡꯕ ꯀꯦꯐꯦꯅꯆꯤꯡꯕꯁꯤꯡꯗ ꯑꯩꯈꯣꯏꯒꯤ ꯃꯅꯤꯄꯨꯔꯤꯒꯤ ꯂꯣꯟꯅ ꯀꯧꯔꯒꯗꯤ ꯍꯦꯟꯅ ꯃꯃꯤꯡ ꯆꯠꯄꯅꯆꯤꯡꯕ ꯑꯁꯤꯒꯨꯝꯕ ꯃꯌꯥꯝ ꯑꯃ ꯇꯧꯅꯕ ꯑꯗꯒꯤ ꯃꯤ ꯃꯃꯤꯡ ꯊꯣꯟꯕ ꯃꯇꯝꯗ ꯃꯅꯤꯄꯨꯔꯤꯒꯤ ꯂꯣꯟ ꯑꯃ ꯀꯜꯆꯔꯒꯤ ꯂꯣꯟ ꯑꯃꯈꯛꯀ ꯃꯔꯤ ꯂꯩꯅꯅ ꯊꯣꯟꯕ ꯑꯁꯤꯅꯆꯤꯡꯕ ꯃꯌꯥꯝ ꯑꯁꯦ ꯇꯧꯗꯨꯅ ꯃꯤꯌꯥꯝꯅ ꯃꯔꯤꯄꯨꯔꯤ ꯂꯣꯟ ꯑꯁꯤꯕꯨ ꯆꯥꯎꯈꯠꯄ ꯃꯇꯝꯗ ꯌꯥꯝꯅ ꯆꯥꯎꯅ ꯃꯇꯦꯡ ꯄꯥꯡꯉꯤ ꯃꯈꯥ ꯇꯥꯅ ꯃꯅꯤꯄꯨꯔꯗ ꯂꯩꯕꯗꯗꯇ ꯅꯠꯇꯅ ꯃꯅꯤꯄꯨꯔꯤ ꯃꯆꯥ ꯑꯇꯣꯞ ꯑꯇꯣꯞꯄ ꯂꯝꯁꯤꯡꯗ ꯂꯩꯈꯤꯕꯁꯤꯡꯅ ꯃꯅꯤꯄꯨꯔꯤ ꯂꯣꯟ ꯉꯥꯡꯅꯕ ꯑꯃꯁꯨꯡ ꯃꯣꯏ ꯂꯩꯅꯔꯤꯕ ꯃꯁꯦꯟꯒꯤ ꯃꯔꯛꯇ ꯃꯅꯤꯄꯨꯔꯤ ꯂꯣꯟ ꯁꯤꯖꯤꯟꯅꯗꯨꯅ ꯉꯥꯡꯅꯗꯨꯅ ꯂꯩꯕ ꯃꯇꯝꯗꯁꯨ ꯂꯩꯕꯥꯛ ꯃꯤꯌꯥꯝ ꯄ꯭ꯔꯖꯥꯅꯁꯨ ꯃꯅꯤꯄꯨꯔꯤ ꯂꯣꯟ ꯀꯪꯈꯠꯅꯕ ꯍꯣꯠꯅꯕꯗ ꯌꯥꯝꯅ ꯆꯥꯎꯅ ꯃꯇꯦꯡ ꯄꯥꯡꯒꯅꯤ